ꯍꯜꯂꯣ ꯁꯤ ꯑꯜ ꯍꯌꯥꯠ ꯔꯦꯁꯇꯨꯔꯦꯟꯒꯤ ꯑꯣꯏꯕꯤꯔꯕꯣ ꯑꯩ ꯀ꯭ꯌꯥꯝꯒꯩ ꯃꯨꯁꯂꯤꯝ ꯑꯋꯥꯡ ꯂꯩꯀꯥꯏ ꯏꯗꯤꯡꯒꯥ ꯃꯃꯥꯡꯗꯒꯤ ꯁꯥꯗꯤꯌꯥꯅꯦ ꯑꯆꯥꯄꯣꯠ ꯈꯔ ꯑꯣꯗꯔ ꯇꯧꯒꯦ ꯇꯧꯕꯅꯦ ꯑꯆꯥꯄꯣꯠꯁꯤꯡꯗꯨꯗꯤ ꯕꯤꯔꯌꯥꯅꯤ ꯍꯥꯞ ꯃꯉꯥ ꯑꯗꯨꯗꯒꯤ ꯆꯤꯀꯜ ꯂꯣꯂꯤꯄꯣꯞ ꯐꯨꯜ ꯑꯃ ꯆꯤꯀꯜ ꯁꯤꯛꯁꯇꯤ ꯐꯥꯏꯕ ꯐꯨꯜ ꯑꯃ ꯑꯗꯨꯒ ꯕꯤꯐ ꯕꯤꯔꯌꯥꯅꯤ ꯃꯉꯥ ꯑꯃꯒ ꯑꯗꯨꯒ ꯃꯣꯁꯃꯤ ꯖꯨꯏꯁ ꯃꯤ ꯃꯉꯥꯒꯤꯒ ꯁꯤꯅ ꯌꯥꯔꯅꯤ ꯑꯗꯨꯒ ꯑꯣꯗꯔꯁꯤꯡꯗꯣ ꯕꯤꯜꯗꯣ ꯀꯌꯥ ꯇꯥꯔꯒꯦ ꯍꯥꯏꯕꯗꯣ ꯑꯩꯒꯤ ꯐꯣꯟ ꯅꯝꯕꯔꯁꯤꯗ ꯊꯥꯕꯤꯔꯛꯑꯣ ꯑꯩ ꯀꯦꯁ ꯑꯣꯟ ꯗꯦꯂꯤꯕꯔꯤ ꯑꯣꯏꯅ ꯇꯧꯖꯔꯒꯦ